ꯚꯥꯏ ꯑꯩꯁꯦ ꯗꯣꯛꯇꯔ ꯌꯦꯡꯕ ꯆꯠꯄꯗꯀꯣ ꯗꯣꯛꯇꯔꯅ ꯌꯨꯔꯤꯟ ꯇꯦꯁ ꯕ꯭ꯂꯗ ꯇꯦꯁ ꯑꯗꯨꯒꯨꯝꯕ ꯇꯦꯁ ꯈꯔ ꯇꯧꯋꯣꯅ ꯍꯥꯏ ꯚꯥꯏ ꯑꯗꯨ ꯑꯩꯉꯣꯟꯗ ꯂꯩꯕ ꯍꯦꯜꯠ ꯀꯥꯔꯠ ꯑꯃ ꯂꯩꯕꯅꯦꯕ ꯑꯗꯨꯗ ꯆꯦꯛ ꯇꯧꯕꯤꯔꯛꯑꯒ ꯍꯦꯜꯊ ꯀꯥꯔꯠꯇ ꯄꯩꯁꯥꯁꯦ ꯌꯥꯔꯗꯤ ꯑꯣꯟꯊꯣꯛꯄ ꯌꯥꯒꯗ꯭ꯔꯅ ꯌꯦꯡꯕꯤꯌꯨ ꯚꯥꯏ ꯑꯩꯒꯤ ꯍꯦꯜꯊ ꯀꯥꯔꯠ ꯁꯦꯝꯕꯅꯦꯕ ꯀꯣ ꯁꯦꯝꯕꯗ ꯍꯦꯜ ꯀꯥꯔꯠꯁꯦ ꯐꯪꯉꯕꯅꯦꯕ ꯑꯗꯨ ꯐꯪꯕꯗ ꯑꯩꯒꯤ ꯀꯩ ꯍꯥꯏꯁꯤꯔ ꯑꯩꯒꯤ ꯑꯅꯥꯕ ꯈꯣꯠꯄꯗꯣ ꯍꯦꯜ ꯀꯥꯔꯠꯇꯨꯅ ꯃꯦꯟꯁꯤꯟꯕ ꯌꯥꯔꯗꯤ ꯍꯦꯜ ꯀꯥꯔꯠꯀꯤ ꯄꯩꯁꯥꯗꯨꯅ ꯃꯦꯟꯁꯤꯟꯕ ꯌꯥꯔꯗꯤ ꯑꯗꯨꯅ ꯍꯦꯟꯅ ꯑꯩꯉꯣꯟꯗꯗꯤ ꯀꯥꯟꯅꯖꯕ ꯐꯪꯏ ꯑꯗꯨꯅ ꯚꯥꯏ ꯑꯝꯇ ꯆꯦꯛ ꯇꯧꯕꯤꯌꯨ ꯌꯥꯔꯒꯗꯤ ꯑꯩ ꯍꯣꯁꯄꯤꯇꯦꯟꯗ ꯂꯩꯔꯤ ꯑꯗꯨꯅ ꯑꯩ ꯅꯉꯣꯟꯗ ꯍꯥꯏꯖꯔꯛꯄꯅꯦ ꯚꯥꯏ ꯌꯨꯝꯗ ꯂꯩꯔꯝꯃꯗꯤ ꯌꯨꯝꯗ ꯑꯩꯈꯣꯏ ꯕꯕꯥꯒ ꯆꯦꯆꯦꯒ ꯂꯩꯔꯝꯒꯅꯤ ꯑꯗꯨꯗꯤ ꯑꯃꯨꯛꯇ ꯍꯥꯏꯕꯤꯔꯝꯃꯨ ꯑꯩ ꯑꯦꯃꯥꯔꯖꯦꯟꯁꯤ ꯑꯣꯏꯕꯅꯤꯅꯦ ꯅꯉꯣꯟꯗ ꯍꯥꯏꯔꯤꯅꯤ ꯚꯥꯏ ꯑꯗꯨꯅ ꯁꯣꯏꯗꯅ ꯇꯧꯕꯤꯌꯣ ꯑꯩꯒꯤ ꯍꯦꯜꯊ ꯀꯥꯔꯠꯇꯣ ꯆꯦꯛ ꯇꯧꯔꯒ ꯑꯗꯨꯗ ꯌꯥꯕ ꯑꯣꯏꯕ ꯌꯥꯕ ꯑꯣꯏꯔꯗꯤ ꯑꯩꯉꯣꯟꯗ ꯑꯝꯇ ꯍꯥꯏꯕꯤꯔꯛꯎ ꯑꯩ ꯈꯔ ꯁꯦꯔꯦꯁ ꯑꯣꯏꯅꯗꯤ ꯍꯥꯏꯌꯦ ꯗꯣꯛꯇꯔꯅ ꯑꯗꯨ ꯑꯝꯇ ꯈꯔ ꯊꯨꯅꯕ ꯁꯨꯒꯔ ꯕ꯭ꯂꯗ ꯇꯦꯁ ꯌꯨꯔꯤꯟ ꯇꯦꯁ ꯈꯔ ꯇꯧꯕꯤꯌꯨꯅ ꯍꯥꯏ ꯑꯗꯨꯅ ꯚꯥꯏ ꯅꯪ ꯑꯝꯇ ꯈꯔ ꯊꯨꯅ ꯌꯦꯡꯕꯤꯔꯣ ꯍꯦꯜ ꯀꯥꯔꯠꯇꯨꯗ ꯍꯦꯜꯊ ꯀꯥꯔꯠꯇꯨꯗ ꯑꯣꯟꯊꯣꯛꯄ ꯌꯥꯔꯒꯗꯤ ꯑꯗꯨ ꯍꯦꯟꯅ ꯑꯩꯉꯣꯟꯗ ꯀꯥꯟꯅꯕ ꯐꯪꯒꯅꯤ ꯄꯩꯁꯥꯁꯨ ꯈꯔ ꯆꯤꯜꯂꯤꯅ ꯍꯟꯗꯛꯇꯤ ꯀꯣ ꯚꯥꯏ